ꯑꯩꯒꯤ ꯂꯝꯗꯝ ꯑꯁꯤꯗ ꯑꯀꯛꯅꯕ ꯐꯤ ꯂꯣꯟꯕꯒꯤ ꯄꯦꯇ꯭ꯔꯟ ꯑꯃ ꯍꯥꯏꯕ ꯇꯥꯔꯒꯗꯤ ꯑꯩꯈꯣꯏꯒꯤ ꯔꯥꯅꯤ ꯐꯤ ꯂꯣꯟꯕꯁꯦ ꯔꯥꯅꯤ ꯐꯤ ꯂꯣꯟꯕ ꯑꯗꯒꯤ ꯇ꯭ꯔꯥꯏꯕꯦꯜꯁꯤꯡꯅ ꯃꯈꯣꯏꯒꯤ ꯇ꯭ꯔꯥꯏꯕꯦꯜꯒꯤ ꯗ꯭ꯔꯦꯁ ꯂꯣꯟꯕꯁꯦ ꯌꯥꯝꯅ ꯐꯖꯩ ꯑꯩꯈꯣꯏꯒꯤ ꯀꯣꯟꯗꯒ ꯇꯧꯔꯒ ꯐꯅꯦꯛ ꯁꯥꯕꯒꯤ ꯇꯧꯔꯤꯕ ꯑꯗꯨꯗꯒꯤꯗꯤ ꯀꯣꯟꯗꯩꯒꯤ ꯇꯧꯔꯒ ꯔꯥꯅꯤ ꯐꯤꯒꯤꯗ ꯗꯤꯖꯥꯏꯟ ꯍꯥꯞꯄꯤꯕꯁꯦ ꯃꯁꯤ ꯌꯥꯝꯅ ꯌꯨꯅꯤꯛ ꯑꯣꯏꯕꯅꯤ ꯌꯨꯅꯤꯛ ꯑꯣꯏꯕ ꯑꯃꯅꯤ ꯑꯩꯅꯗꯤ ꯇ꯭ꯔꯦꯗꯤꯁꯟꯅꯦꯜ ꯐꯤ ꯁꯥꯕ ꯑꯃꯐꯥꯎꯕ ꯇꯧꯖꯗ꯭ꯔꯤ